ꯕꯥꯏꯛ ꯊꯧꯕ ꯃꯇꯝꯗ ꯑꯩꯈꯣꯏꯅ ꯑꯍꯥꯟꯕꯗ ꯊꯝꯒꯗꯕꯁꯦ ꯑꯩꯒꯤ ꯊꯧꯔꯤꯕ ꯕꯥꯏꯛꯁꯦ ꯑꯩꯅ ꯊꯧꯔꯤꯕꯒꯤ ꯏꯁꯄꯤꯠꯁꯦ ꯁꯤꯒꯤꯁꯦ ꯂꯝꯕꯤꯁꯤꯗ ꯊꯧꯕ ꯃꯇꯝꯗ ꯀꯃꯥꯏꯅ ꯊꯧꯒꯅꯤ ꯍꯥꯏꯕꯁꯦ ꯑꯗꯨꯝ ꯑꯍꯥꯟꯕꯗ ꯑꯗꯨꯝ ꯈꯜꯂꯅꯤ ꯑꯗꯨꯗꯨꯒ ꯑꯩꯅ ꯆꯠꯄꯒꯤ ꯁꯥꯏꯠꯁꯦ ꯁꯤꯁꯨ ꯈꯜꯂꯅꯤ ꯑꯗꯨꯗꯨꯒ ꯍꯦꯜꯃꯦꯠꯁꯨ ꯑꯗꯨꯝ ꯂꯣꯏꯅꯔꯒ ꯆꯠꯀꯅꯤ ꯑꯗꯨꯒ ꯇꯦꯛꯇ ꯀꯥꯏꯗꯅꯕ ꯃꯐꯝꯗꯣ ꯌꯧꯅꯕ ꯑꯩꯈꯣꯏꯅ ꯍꯥꯏ ꯏꯁꯄꯤꯠ ꯁꯤꯖꯟꯅꯕꯁꯦ ꯁꯤꯁꯤꯃ ꯈ꯭ꯋꯥꯏꯗꯒꯤ ꯇꯣꯛꯑꯅꯤ ꯑꯗꯨꯗꯨꯒ ꯇ꯭ꯔꯥꯐꯤꯛꯀꯤ ꯑꯣꯏꯕ ꯔꯨꯜꯁꯤꯡ ꯅꯤꯌꯣꯝꯁꯤꯡ ꯂꯩꯕꯁꯤꯡ ꯂꯝꯕꯤꯗ ꯊꯦꯠꯄ ꯄꯣꯁꯇꯔꯁꯤꯡꯁꯨ ꯑꯩꯈꯣꯏꯅ ꯃꯃꯨꯠ ꯇꯥꯅ ꯈꯪꯗꯣꯛꯄ ꯁꯤꯒꯤꯁꯤꯁꯨ ꯗꯔꯀꯥꯔ ꯑꯣꯏ ꯍꯥꯏꯅ ꯑꯩ ꯑꯩꯉꯣꯟꯗ ꯑꯗꯨꯝ ꯈꯜꯂꯦ ꯑꯗꯨꯒ ꯑꯩꯅ ꯕꯥꯏꯛ ꯊꯧꯔꯒ ꯆꯠꯄ ꯃꯇꯝꯗ ꯑꯩꯉꯣꯟꯗ ꯂꯣꯏꯅꯒꯗꯕ ꯆꯦ ꯆꯥꯡ ꯁꯤꯡꯁꯦ ꯑꯩꯒꯤ ꯗ꯭ꯔꯥꯏꯚꯤꯡ ꯂꯥꯏꯁꯦꯟꯁ ꯑꯗꯨꯒ ꯑꯩꯒꯤ ꯑꯙꯥꯔꯒꯨꯝꯕ ꯑꯩꯒꯤ ꯑꯥꯏꯗꯦꯟꯇꯤꯐꯤꯀꯦꯁꯟ ꯑꯣꯏꯕ ꯌꯥꯕ ꯑꯩꯒꯤ ꯆꯦ ꯆꯥꯡ ꯍꯥꯏꯇꯥꯔꯦ ꯑꯗꯨꯒꯨꯝꯕꯗꯣ ꯑꯗꯨꯝ ꯂꯣꯏꯅꯒꯗꯕꯅꯦ ꯍꯥꯏꯅ ꯁꯨꯃꯥꯏꯅ ꯊꯝꯖꯅꯤꯡꯉꯦ